ꯎꯝ ꯍꯜꯂꯣ ꯀꯩꯅꯣ ꯑꯣꯏꯗꯣꯏꯔꯣ ꯁꯤꯁꯦ ꯀꯩꯅꯣꯒꯤ ꯀꯩꯅꯣ ꯄꯨꯃꯥꯒꯤ ꯏꯁꯇꯣꯔꯒꯤ ꯍꯥꯡꯕꯤꯕ ꯈꯨꯃꯨꯛ ꯀꯩꯀꯥ ꯑꯗꯨꯝ ꯌꯣꯟꯕꯤꯕꯗꯣ ꯑꯣꯏꯗꯣꯏ ꯅꯠꯇ꯭ꯔꯣ ꯊꯣꯏꯕ ꯑꯣ ꯊꯣꯏꯕ ꯃꯦꯅꯦꯖꯔ ꯊꯣꯏꯕ ꯅꯠꯇ꯭ꯔꯣ ꯑꯣ ꯑꯣꯖꯥ ꯀꯩꯅꯣ ꯈꯨꯃꯨꯛ ꯈꯔ ꯂꯩꯒꯦ ꯇꯧꯕꯅꯦ ꯈꯨꯃꯨꯛꯁꯦ ꯑꯗꯨꯝ ꯀꯔꯝ ꯀꯔꯝꯕ ꯈꯨꯃꯨꯛ ꯍꯥꯏꯗꯤ ꯀꯔꯝ ꯀꯔꯝꯕ ꯈꯨꯃꯨꯛꯀꯤ ꯏꯁꯇꯥꯏꯜ ꯑꯣꯏꯒꯦꯔꯥ ꯗꯤꯖꯥꯏꯟ ꯑꯣꯏꯒꯦꯔꯥ ꯁꯨꯝ ꯀꯔꯝꯕ ꯀꯝꯄꯅꯤꯒꯤ ꯈꯨꯃꯨꯛ ꯂꯩꯔꯤꯒꯦ ꯁꯨꯝ ꯀꯩꯅꯣꯗ ꯐꯥꯔꯁ ꯀꯣꯄꯤ ꯑꯣꯔ ꯕ꯭ꯔꯥꯟꯗꯦꯠꯀꯨꯝꯕꯗ ꯑꯝꯇ ꯍꯥꯏꯕꯤꯔꯛꯎ ꯕ꯭ꯔꯦꯟꯗ ꯑꯣꯏꯅ ꯍꯥꯏꯕꯤꯔꯛꯑꯣ ꯄ꯭ꯔꯥꯏꯁꯀ ꯀꯣꯟꯅꯅ ꯑꯗꯨꯝ ꯍꯥꯏꯕꯤꯔꯛꯑꯣ

ꯑꯗꯒꯤ ꯑꯇꯣꯞꯄꯗꯤ ꯐꯨꯠꯕꯣꯜ ꯁꯥꯟꯅꯕꯒꯤ ꯅꯠꯇꯦꯗ ꯁꯨꯝ ꯕꯨꯠꯀꯨꯝꯕ ꯅꯠꯇꯦ ꯀꯩꯅꯣꯅꯦ ꯏꯁꯄꯣꯔꯠꯁꯨꯒꯨꯝꯕ ꯁꯨꯝ ꯁꯨꯝ ꯑꯌꯨꯛ ꯅꯨꯡꯗꯥꯡ ꯇꯣꯡꯅꯕ ꯅꯠꯇ꯭ꯔꯒꯁꯨ ꯏꯁꯄꯣꯔꯠ ꯁꯨꯝ ꯊꯕꯛ ꯆꯠꯊꯣꯛ ꯆꯠꯁꯤꯟ ꯇꯣꯡꯅꯕ ꯑꯗꯨꯝ ꯈꯤꯇꯪ ꯐꯖꯕ ꯕ꯭ꯔꯥꯟꯗꯦꯠ ꯑꯣꯏꯕ ꯁꯨꯝ ꯄꯨꯃꯥ ꯑꯣꯏꯒꯦꯔꯥ ꯅꯥꯏꯀꯤ ꯑꯣꯏꯒꯦꯔꯥ ꯑꯗꯨꯝ ꯑꯦꯗꯤꯗꯥꯁ ꯑꯣꯏꯒꯦꯔꯥ ꯑꯗꯨꯝ ꯑꯗꯨꯝ ꯐꯪꯕꯤꯕ ꯅꯠꯇ꯭ꯔꯣ ꯑꯗꯣ ꯀꯩꯅꯣ ꯇꯧꯕ꯭ꯔꯣ ꯁꯥꯏꯖꯁꯦ ꯑꯗꯨꯝ ꯁꯥꯏꯖꯁꯦ ꯑꯗꯨꯝ ꯐꯥꯏꯚ ꯇꯒꯤꯅ ꯇꯦꯟꯕꯣꯛ ꯃꯅꯨꯡꯗ ꯑꯗꯨꯝ ꯂꯩꯕ ꯅꯠꯇ꯭ꯔꯣ ꯑꯗꯨꯗꯤ ꯈꯨꯃꯨꯛꯁꯦ ꯑꯦꯗꯤꯗꯥꯁꯀꯤꯗ ꯍꯥꯏꯗꯤ ꯁꯨꯝ ꯀꯔꯝ ꯀꯔꯝꯕ ꯃꯆꯨ ꯀꯂꯔꯒꯨꯝꯕ ꯂꯩꯕꯤꯒꯦ ꯑꯣ ꯑꯗꯨꯗꯤ ꯄꯨꯃꯥꯒꯤꯗꯁꯨ ꯑꯗꯨꯝ ꯍꯧꯖꯤꯛ ꯍꯧꯖꯤꯛꯀꯤ ꯑꯣꯏꯅꯅꯦꯀꯣ ꯑꯣꯗꯔꯁꯦ ꯇꯧꯗꯣꯏꯅꯦ ꯃꯇꯝꯗꯣ ꯉꯥꯏꯅꯗꯕꯤꯗ ꯑꯗꯨꯝ ꯍꯌꯦꯡ ꯍꯥꯡꯆꯤꯠ ꯑꯗꯨꯝ ꯂꯥꯛꯑ ꯂꯧꯕꯒꯤꯅꯦꯕꯀꯣ ꯍꯥꯏꯖꯔꯛꯏꯁꯦ ꯑꯗꯨꯝ ꯑꯗꯨꯝ ꯍꯧꯖꯤꯛ ꯍꯧꯖꯤꯛꯀꯤ ꯑꯣꯏꯅꯗꯤ ꯑꯦꯗꯤꯗꯥꯁꯀꯤꯗ ꯀꯔꯝ ꯀꯔꯝꯕ ꯁꯨꯝ ꯗꯤꯖꯥꯏꯟꯒꯨꯝꯕ ꯂꯩꯕꯤꯔꯤꯒꯦ

ꯎꯝ ꯁꯥꯏꯖꯁꯦ ꯑꯗꯨꯝ ꯁꯕꯦꯟ ꯑꯩꯠ ꯁꯤꯛꯁ ꯁꯕꯦꯟ ꯑꯩꯠ ꯑꯗꯨꯝ ꯐꯪꯕ ꯅꯠꯇ꯭ꯔ ꯄ꯭ꯔꯥꯏꯁꯁꯤꯗꯤ ꯀꯌꯥꯃꯨꯛ ꯂꯩꯔꯤꯒꯦ ꯑꯗꯨꯗ ꯑꯗꯨ ꯀꯩꯅꯣꯗꯤ ꯗꯥꯏꯔꯦꯛ ꯑꯣꯔꯤꯖꯤꯅꯦꯜꯗꯤ ꯂꯩꯕ꯭ꯔꯥ

ꯍꯥꯏꯗꯤ ꯕ꯭ꯔꯗꯔ ꯍꯧꯖꯤꯛ ꯐꯥꯏꯚ ꯋꯥꯟ ꯄꯣꯏꯟ ꯐꯥꯏꯚ ꯀꯦ ꯍꯥꯏꯗꯣ ꯀꯩꯅꯣꯅꯦꯕ ꯐꯥꯔꯁ ꯀꯣꯄꯤ ꯑꯣꯏꯔꯝꯗꯧ ꯃꯥꯜꯂꯦꯕ ꯑꯗꯨ ꯑꯩꯅ ꯍꯥꯏꯗꯤ ꯁꯨꯝ ꯈꯤꯇꯪ ꯈꯔ ꯇꯥꯡꯈꯠꯄ ꯑꯣꯔꯤꯖꯤꯅꯦꯜ ꯍꯥꯏꯗꯤ ꯐꯥꯔꯁ ꯀꯣꯄꯤꯗꯒꯤ ꯅꯠꯇꯕ ꯑꯣꯔꯤꯖꯤꯅꯦꯜ ꯗꯥꯏꯔꯦꯛ ꯑꯣꯔꯤꯖꯤꯅꯦꯜꯗꯣ ꯐꯪꯒꯗ꯭ꯔꯕ ꯑꯦ ꯑꯗꯨꯝꯕꯗꯁꯨ ꯑꯗꯨꯝ ꯃꯆꯨ ꯀꯂꯔꯁꯦ ꯑꯗꯨꯝ ꯕ꯭ꯂꯦꯛ ꯑꯗꯨꯝ ꯂꯩꯒꯗ꯭ꯔꯥ ꯁꯥꯏꯁꯖꯇꯤ ꯑꯗꯨꯝ ꯁꯤꯛꯁ ꯁꯕꯦꯟ ꯑꯩꯠ ꯑꯗꯨꯝ ꯂꯣꯏ ꯐꯪꯒꯅꯤꯀꯣ ꯑꯗꯒꯤ ꯑꯗꯨꯝ ꯈꯤꯇꯪꯗꯤ ꯄꯤꯛꯊꯕ ꯑꯉꯥꯡꯒꯨꯝꯕꯒꯤꯁꯨ ꯂꯩ ꯍꯥꯏꯗꯤ ꯁꯨꯝ ꯁꯥꯏꯖꯁꯦ ꯑꯉꯥꯡ ꯍꯥꯏꯁꯦ ꯆꯍꯤꯗꯤ ꯃꯔꯤ ꯃꯉꯥ ꯁꯨꯔꯛꯄ ꯑꯉꯥꯡ ꯁꯥꯏꯖ ꯊ꯭ꯔꯤ ꯐꯣꯔꯒꯨꯝꯕꯗ ꯑꯗꯨꯝ ꯂꯩꯒꯗ꯭ꯔꯥ ꯃꯆꯥ ꯑꯉꯥꯡ ꯃꯆꯥꯒꯤ ꯎꯝ ꯌꯦꯡꯉ ꯍꯥꯏꯕꯤꯔꯛꯑꯣꯅꯦ ꯂꯩꯅꯤꯌꯦ ꯁꯨꯝ ꯑꯉꯥꯡꯒꯤꯅꯤꯅ ꯁꯨꯝ ꯈꯤꯇꯪ ꯐꯖꯕ ꯃꯣꯏ ꯑꯉꯥꯡꯒꯨꯝꯕꯁꯤꯗꯤ ꯑꯃꯨꯕꯒꯨꯝꯕꯁꯦ ꯁꯨꯝ ꯄꯥꯝꯒꯟꯕꯅꯤꯅ ꯑꯃꯨꯕꯗ ꯂꯩꯒꯗ꯭ꯔꯥ ꯑꯗꯣ ꯂꯩꯕꯁꯦ ꯈꯨꯃꯨꯛꯁꯦ ꯑꯗꯨꯝ ꯑꯩꯈꯣꯏ ꯑꯉꯥꯡ ꯈꯔꯒ ꯇꯧꯔ ꯑꯉꯥꯡꯈꯩꯒꯤ ꯇꯧꯔꯒ ꯁꯨꯝ ꯈꯨꯃꯨꯛꯁꯦ ꯑꯅꯤ ꯑꯍꯨꯝ ꯂꯩꯒꯦ ꯇꯧꯅꯤꯅꯦ ꯑꯗꯣ ꯈꯨꯃꯨꯛꯁꯤ ꯗꯤꯁꯀꯥꯎꯟ ꯑꯗꯨꯝ ꯂꯩꯕꯤꯕ꯭ꯔꯥ

ꯐꯤꯐꯇꯤ ꯄꯥꯔꯁꯦꯟ ꯇ꯭ꯋꯦꯟꯇꯤ ꯑꯣ ꯈꯨꯃꯨꯛ ꯂꯩꯔꯤꯕ ꯄꯨꯂꯞꯁꯤꯒꯤ ꯄꯥꯔꯀꯥꯟꯗ ꯄꯩꯁꯥꯁꯦ ꯄꯨꯂꯞꯇꯨꯒꯤ ꯇ꯭ꯋꯦꯟꯇꯤ ꯄꯥꯔꯁꯦꯟ ꯗꯤꯁꯀꯥꯎꯟ ꯑꯣꯏꯗꯣꯏꯕ ꯑꯁ ꯑꯗꯨꯗꯤ ꯌꯥꯝ ꯐꯕ ꯊꯕꯛꯅꯤꯅꯦ ꯑꯗꯨꯗꯤ ꯍꯌꯦꯡ ꯍꯥꯡꯆꯤꯠ ꯑꯗꯨꯝ ꯂꯥꯛꯑꯒꯦ ꯑꯗꯨꯗꯨꯒ ꯈꯨꯃꯨꯛꯁꯦ ꯃꯔꯤ ꯃꯉꯥꯃꯨꯛ ꯂꯩꯒꯅꯦꯕꯀꯣ ꯑꯗꯨꯝ ꯗꯤꯁꯀꯥꯎꯟꯁꯦ ꯑꯗꯨꯝ ꯇ꯭ꯋꯦꯟꯇꯤ ꯄꯥꯔꯁꯦꯟꯃꯨꯛ ꯄꯤꯕꯤꯔꯦꯕ ꯁꯤꯗꯒꯤ ꯍꯦꯜꯂꯔꯣꯏꯗ꯭ꯔꯣ ꯗꯤꯁꯀꯥꯎꯟꯁꯦ

ꯑꯗꯨꯕꯨꯗꯤ ꯑꯗꯨꯝ ꯍꯌꯦꯡ ꯂꯥꯛꯑꯒ ꯑꯗꯨꯝ ꯄꯩꯁꯥꯗꯣ ꯑꯗꯨꯝ ꯇꯥꯕꯗꯣ ꯉꯥꯡꯊꯣꯛ ꯉꯥꯡꯖꯤꯟ ꯇꯧꯅꯔꯁꯦꯕ ꯑꯗꯨꯗꯤ ꯑꯗꯨꯝ ꯄꯨꯡ ꯅꯨꯃꯤꯠꯁꯦ ꯁꯟꯗꯦꯒꯨꯝꯕꯁꯨ ꯑꯗꯨꯝ ꯍꯥꯡꯕꯤꯕ꯭ꯔꯣ ꯅꯤꯄꯥꯟꯗꯩꯅ ꯀꯌꯥꯕꯣꯛ ꯍꯥꯡꯉꯤꯕ ꯑꯣ ꯁꯟꯗꯦꯒꯤ ꯑꯣꯏꯅ ꯑꯣ ꯌꯥꯔꯦ ꯌꯥꯔꯦ ꯑꯗꯨꯗꯤ ꯀꯩꯅꯣ ꯇꯧꯖꯔꯒꯦ ꯑꯗꯨꯝ ꯍꯌꯦꯡꯁꯦ ꯑꯗꯨꯝ ꯂꯥꯛꯆꯔꯒꯦꯀꯣ ꯑꯗꯨꯗꯤ ꯑꯗꯨꯗꯤ ꯍꯌꯦꯡ ꯂꯥꯛꯆꯔꯒ ꯄꯩꯁꯥ ꯅꯨꯡꯁꯥꯗꯣ ꯉꯥꯡꯅꯔ ꯈꯣꯠꯂꯒ ꯌꯦꯡꯉ ꯂꯩꯔꯁꯦ ꯕ꯭ꯔꯗꯔ ꯑꯗꯨꯗꯤ ꯑꯣ ꯊꯝꯖꯔꯦ ꯑꯗꯨꯗꯤ